ꯑꯩꯅ ꯑꯍꯥꯟꯕ ꯑꯣꯏꯅ ꯃꯣꯔꯥ ꯑꯃ ꯁꯥꯒꯦ ꯍꯥꯏꯗꯅ ꯍꯣꯠꯅꯔꯨꯏ ꯃꯆꯥꯛꯁꯤꯡꯗꯤ ꯂꯣꯏꯅ ꯇꯥꯟꯁꯤꯜꯂꯒ ꯂꯩꯔꯦ ꯁꯥꯕꯁꯨ ꯍꯧꯔꯨꯔꯦ ꯑꯗꯨꯕꯨ ꯁꯥꯕ ꯍꯧꯔꯛꯄ ꯃꯇꯝꯗꯗꯤ ꯃꯣꯔꯥꯗꯨꯒꯤ ꯐꯤꯕꯝ ꯇꯥꯔꯛꯇꯕꯗꯒꯤ ꯑꯩꯈꯣꯏꯒꯤ ꯃꯅꯥꯛ ꯅꯛꯄꯗ ꯂꯩꯕ ꯏꯅꯦ ꯑꯃꯒꯤ ꯃꯇꯦꯡ ꯂꯧꯔꯒ ꯃꯣꯔꯥꯗꯨ ꯁꯥꯕ ꯂꯣꯏꯁꯤꯟꯈꯤ ꯃꯗꯨ ꯈꯛꯇꯗ ꯃꯣꯔꯥꯗꯨꯒꯤ ꯃꯁꯛ ꯇꯥꯔꯛꯈꯤ